ꯑꯩꯒꯤ ꯕꯦꯛꯀꯔꯤ ꯏꯁꯇꯣꯔ ꯑꯃ ꯂꯩꯔꯝꯃꯦ ꯑꯗꯨꯒꯤꯁꯦ ꯑꯩꯅ ꯆꯥꯟꯗꯦꯜ ꯕꯖꯥꯔꯗ ꯊꯥꯕ ꯃꯇꯝꯗꯗꯤ ꯑꯩꯒꯤ ꯄꯣꯠꯁꯦ ꯄꯥꯛ ꯁꯤꯠꯇ꯭ꯔꯦ ꯍꯥꯏꯕꯗꯤ ꯑꯇꯣꯞꯄ ꯑꯥꯎꯠꯁꯥꯏꯠꯇꯒꯤ ꯄꯣꯠ ꯂꯥꯛꯄꯁꯤꯅ ꯃꯃꯟꯁꯦ ꯅꯦꯝꯊꯅ ꯂꯥꯛꯑꯦ ꯃꯔꯝ ꯑꯗꯨꯅ ꯑꯩꯒꯤ ꯄꯣꯠꯁꯦ ꯌꯥꯝꯅ ꯆꯠꯇ꯭ꯔꯦ ꯑꯗꯨꯅ ꯍꯧꯖꯤꯛꯁꯦ ꯃꯃꯟ ꯍꯟꯊꯅ ꯄ꯭ꯔꯥꯏꯁ ꯑꯃ ꯀꯃꯥꯏꯅ ꯇꯧꯔꯒ ꯁꯦꯝꯁꯤꯔꯥ ꯍꯥꯏꯕꯁꯦ ꯑꯩ ꯈꯜꯂꯦ ꯑꯗꯨꯅ ꯃꯣꯏꯅ ꯊꯥꯔꯛꯂꯤꯕ ꯄꯣꯠ ꯑꯁꯤꯗꯒꯤ ꯑꯩꯁꯨ ꯁꯦꯝꯂꯒ ꯄꯣꯠꯁꯤꯅ ꯑꯐꯕ ꯁꯤꯠꯀꯗꯧꯕ ꯆꯥꯕꯗꯁꯨ ꯍꯥꯎꯒꯗꯧꯕ ꯑꯗꯨꯒ ꯄ꯭ꯔꯥꯏꯁ ꯑꯁꯤꯒꯤꯁꯦ ꯈꯔ ꯅꯦꯝꯊꯅ ꯁꯦꯝꯒꯦ ꯍꯥꯏꯅ ꯈꯜꯂꯦ ꯑꯗꯨ ꯑꯣꯏꯔꯕꯗꯤ ꯄ꯭ꯔꯥꯏꯁꯁꯨ ꯈꯔ ꯍꯟꯊꯕ ꯄꯣꯠꯁꯨ ꯆꯥꯕꯗ ꯌꯥꯝꯅ ꯍꯥꯎꯕ ꯚꯦꯜꯂꯨ ꯌꯥꯝꯅ ꯂꯩꯕ ꯑꯣꯏꯔꯕꯗꯤ ꯄꯣꯠꯁꯦ ꯌꯥꯝꯅ ꯁꯤꯠꯀꯅꯤ ꯃꯥꯔꯀꯦꯠꯇ ꯌꯥꯝꯅ ꯆꯠꯀꯅꯤ ꯍꯥꯏꯅ ꯑꯩ ꯊꯥꯖꯩ